ꯍꯜꯂꯣ ꯗ꯭ꯔꯥꯏꯕꯔ ꯑꯥ ꯇ꯭ꯔꯥꯐꯤꯛ ꯖꯥꯝ ꯊꯣꯛꯏꯁꯤ ꯁꯤ ꯅꯠꯇꯕ ꯑꯇꯣꯞꯄ ꯂꯝꯕꯤ ꯁꯣꯔꯠ ꯀꯠ ꯂꯩꯒꯗ꯭ꯔꯥ ꯂꯩꯔꯒꯗꯤ ꯑꯗꯣꯝꯗ ꯆꯠꯁꯤ ꯑꯗꯨꯒ ꯃꯇꯝꯅ ꯀꯌꯥꯝ ꯆꯪꯒꯅꯤ ꯈꯤꯇꯪ ꯊꯨꯅ ꯌꯧꯕ ꯄꯥꯝꯃꯤ